ꯍꯜꯂꯣ ꯑꯣ ꯃꯥꯟꯅꯤ ꯏꯆꯦ ꯑꯣ ꯀꯩ ꯀꯩ ꯀꯩ ꯀꯩ ꯂꯧꯒꯦ ꯍꯥꯏꯅꯣ ꯂꯧꯒꯦ ꯀꯩ ꯀꯩ ꯄꯥꯝꯕꯤꯔꯤꯅꯣ ꯀꯩ ꯀꯩ ꯑꯆꯥꯄꯣꯠꯅꯣ ꯎꯝ ꯑꯥ ꯎꯝ ꯎꯝ ꯑꯣ ꯑꯣ ꯌꯥꯏꯌꯦ ꯑꯗꯣ ꯀꯩꯅꯣ ꯇꯧꯕ꯭ꯔꯣ ꯀꯌꯥꯝ ꯀꯌꯥꯝ ꯀꯦ ꯖꯤ ꯀꯌꯥꯝ ꯀꯌꯥꯝ ꯂꯧꯒꯦ ꯍꯥꯏꯅꯣ ꯑꯆꯥꯄꯣꯠꯇꯣ

ꯑꯗꯨꯒꯤ ꯑꯥ ꯑꯗꯒꯤ ꯑꯣ ꯑꯩ ꯑꯣ ꯑꯩꯉꯣꯟꯗ ꯂꯩꯔꯤꯁꯤꯡꯁꯦ ꯍꯥꯏꯔꯛꯀꯦꯀꯣ ꯑꯆꯥꯄꯣꯠꯇ ꯆꯥꯅꯅꯕꯗ ꯂꯗꯨ ꯂꯩ ꯖꯤꯂꯤꯕꯤ ꯂꯩ ꯑꯗꯒꯤ ꯈꯖꯨꯔ ꯂꯩ ꯅꯤꯝꯀꯤ ꯂꯩ ꯑꯗꯒꯤ ꯀꯩꯅꯣ ꯑꯩꯈꯣꯏꯒꯤ ꯕꯨꯖꯤꯌꯥ ꯃꯀꯨꯞꯇꯣ ꯑꯗꯨꯁꯨ ꯂꯩ ꯁꯤꯡꯍꯥꯔ ꯂꯩ ꯑꯗꯒꯤ ꯂꯥꯟ ꯃꯣꯍꯣꯟ ꯂꯩ ꯑꯗꯒꯤ ꯑꯇꯩ ꯑꯇꯩꯁꯨ ꯑꯗꯨꯝ ꯌꯥꯎꯔꯤ ꯃꯣꯏꯒꯤ ꯕꯔꯐꯤ ꯅꯨꯡꯐꯤ ꯀꯩꯅꯣꯗꯣ ꯆꯝ ꯆꯝ ꯑꯗꯨꯒꯨꯝꯕꯗꯨꯁꯨ ꯑꯗꯨꯝ ꯌꯥꯎꯋꯦꯕ ꯑꯗꯩꯗ ꯏꯆꯦꯅ ꯄꯥꯝꯃꯤꯅ ꯀꯩ ꯀꯩꯅꯣꯗꯣ ꯄꯦꯛꯀꯤꯡꯗꯨꯅ ꯀꯌꯥ ꯀꯌꯥ ꯇꯧ ꯍꯥꯏꯅꯣ ꯑꯗꯩ ꯄꯤꯁ ꯀꯌꯥ ꯀꯌꯥ ꯇꯧꯗꯣꯏꯅꯣꯗꯣ ꯍꯥꯏꯕꯤꯔꯛꯑꯣ ꯁꯤꯡꯍꯥꯔꯗꯨꯕꯨꯗꯤ ꯑꯃꯗ ꯂꯨꯄꯥ ꯇꯔꯥ ꯇꯔꯥꯅꯦ ꯑꯥ ꯑꯥ ꯑꯥ ꯎꯝ ꯑꯥ ꯑꯗꯨꯗꯤ ꯅꯤꯐꯨ ꯅꯤꯐꯨ ꯁꯨꯔꯦ ꯎꯝ ꯎꯝ ꯑꯣ ꯑꯗꯨꯗꯤ ꯑꯩ ꯑꯃꯨꯛ ꯍꯥꯏꯔꯛꯀꯦꯀꯣ ꯎꯝ ꯁꯤꯡꯍꯥꯔ ꯇꯔꯥ ꯑꯃ ꯂꯩꯔꯦ ꯑꯗꯒꯤ ꯕꯔꯐꯤ ꯀꯨꯟ ꯑꯃ ꯂꯩꯔꯦ ꯑꯗꯒꯤ ꯁꯤꯡꯍꯥꯔꯅꯦ ꯕꯔꯐꯤꯅꯦ ꯑꯦ ꯁꯤ ꯈꯛꯇ ꯑꯣꯏꯔ ꯃꯥꯜꯂꯦ ꯀꯣꯀꯣ ꯀꯣꯂꯥꯒ ꯂꯗꯨ ꯌꯥꯎꯗ꯭ꯔꯤ ꯑꯥ ꯂꯗꯨꯗꯨ ꯄꯤꯁ ꯀꯌꯥ ꯍꯥꯞꯄꯨꯒꯦ ꯏꯆꯦ ꯄꯤꯁ ꯇꯔꯥ ꯑꯗꯨꯗꯤ ꯅꯤꯐꯨ ꯁꯨꯔꯦꯕꯀꯣ ꯑꯗꯒꯤ ꯏꯁꯄꯔꯥꯏꯠ ꯕꯣꯇꯜꯁꯦ ꯑꯆꯧꯕ ꯑꯣꯏꯗꯣꯏꯔꯣ ꯃꯆꯥ ꯑꯣꯏꯗꯣꯏꯔꯣ ꯎꯝ ꯎꯝ ꯑꯥ ꯑꯆꯧꯕ ꯗꯔꯖꯜ ꯑꯃ ꯃꯆꯥ ꯗꯔꯖꯜ ꯑꯃ ꯎꯝ ꯎꯝ ꯑꯣ ꯏꯆꯦꯒꯤ ꯈꯔ ꯍꯦꯛ ꯍꯦꯟꯕꯤꯔꯛꯑꯒꯦꯁꯦ ꯑꯗꯨ ꯑꯩꯅ ꯎꯝ ꯎꯝ ꯑꯣ ꯑꯩꯅ ꯈꯔ ꯍꯦꯛ ꯍꯦꯜꯂꯛꯑ ꯂꯣꯏꯔꯦ ꯑꯗꯨꯗꯤ ꯇꯔꯥꯒ ꯑꯥ ꯑꯥ ꯁꯨꯔꯦ ꯑꯗꯣ ꯃꯉꯥ ꯍꯥꯞꯄꯛꯑꯒꯦꯀꯣ ꯑꯗꯩ ꯑꯇꯩ ꯑꯇꯩꯗꯤ ꯅꯤꯝꯀꯤꯒꯨꯝꯕ ꯑꯇꯩꯗꯤ ꯌꯥꯎꯔꯔꯣꯏꯗ꯭ꯔꯣ ꯑꯥ ꯖꯤꯂꯤꯕꯤ ꯌꯥꯎꯗ꯭ꯔꯤꯌꯦ ꯀꯌꯥ ꯍꯥꯞꯄꯨꯒꯦ ꯑꯥ ꯑꯗꯒꯤ ꯖꯤꯂꯤꯕꯤ ꯎꯝ ꯎꯝ ꯑꯗꯣ ꯅꯪ ꯀꯩꯅꯣꯗꯨꯗꯤ ꯂꯥꯜ ꯃꯣꯍꯣꯟꯗꯤ ꯍꯥꯞꯄꯣꯏꯗ꯭ꯔꯣ

ꯀꯌꯥ ꯍꯥꯞꯄꯨꯒꯦ ꯄꯤꯁꯇꯣ ꯀꯔꯝꯕ ꯑꯣ ꯑꯣ ꯍꯣꯏ ꯍꯣꯏ ꯍꯣꯏ ꯍꯥꯞꯄꯒꯦ ꯍꯥꯞꯄꯒꯦ ꯑꯣ ꯌꯥꯔꯕꯣ ꯑꯗꯨꯗꯤ ꯎꯝ ꯎꯝ ꯎꯝ ꯍꯣꯏ ꯍꯣꯏ ꯍꯣꯏ ꯑꯗꯨꯗꯤ ꯄꯨꯂꯞ ꯇꯧꯁꯤꯜꯂꯒꯦꯀꯣ ꯎꯝ ꯍꯣ ꯍꯣꯏ ꯌꯥꯔꯦ ꯌꯥꯔꯦ ꯂꯣꯏꯅ ꯌꯥꯎꯔꯤꯅꯦ ꯑꯗꯨꯗꯤ ꯑꯄꯥꯝꯕꯗꯨꯗ ꯍꯥꯏꯔꯛꯎꯅꯦ ꯍꯥꯞꯄꯦ ꯍꯥꯞꯄꯦ ꯕꯔꯐꯤ ꯍꯥꯞꯄꯦ ꯁꯤꯡꯍꯥꯔ ꯍꯥꯞꯄꯦ ꯂꯥꯜ ꯃꯣꯍꯣꯟ ꯍꯥꯞꯄꯦ ꯂꯗꯨ ꯍꯥꯞꯄꯦ ꯖꯤꯂꯤꯕꯤ ꯍꯥꯞꯄꯦ ꯑꯗꯒꯤ ꯀꯣꯀꯣ ꯀꯣꯂꯥ ꯍꯥꯞꯄꯦ ꯁ꯭ꯄꯔꯥꯏꯠ ꯍꯥꯞꯄꯦ ꯑꯇꯩꯗꯤ ꯀꯩ ꯋꯥꯠꯂꯤ ꯍꯩ ꯃꯍꯤꯁꯦ ꯃꯖꯥ ꯑꯣꯏꯗꯣꯏꯔꯥ ꯐ꯭ꯔꯨꯇꯤ ꯍꯥꯞꯄꯨꯔꯥ ꯃꯖꯥ ꯍꯥꯞꯄꯨꯔꯥ ꯑꯥ

ꯍꯣ ꯑꯗꯨꯗꯤ ꯎꯝ ꯌꯣꯜꯂꯕꯅꯦ ꯌꯣꯜꯂꯕꯅꯦ ꯃꯌꯥꯝ ꯃꯌꯥꯝ ꯍꯥꯞꯄꯕꯅꯤ ꯑꯣ ꯑꯣ ꯑꯗꯨꯗꯤ ꯑꯩ ꯄꯦꯛꯀꯤꯡ ꯇꯧꯕꯤꯔꯒꯦꯀꯣ ꯊꯝꯃꯒꯦꯀꯣ ꯃꯤ ꯃꯌꯥꯝ ꯂꯥꯛꯁꯜꯂꯦ